ꯚꯥꯔꯠꯀꯤ ꯑꯣꯐꯤꯁ꯭ꯌꯦꯜ ꯑꯣꯏꯕ ꯂꯣꯟꯗꯤ ꯍꯤꯟꯗꯤ ꯑꯃꯁꯨꯡ ꯏꯟꯂꯤꯁꯅ ꯑꯣꯏ ꯑꯗꯣ ꯑꯈꯣꯏ ꯃꯅꯤꯄꯨꯔꯒꯤ ꯑꯣꯏꯅꯗꯤ ꯃꯩꯇꯩꯂꯣꯟꯅ ꯑꯌꯥꯝꯕ ꯂꯣꯏꯅ ꯆꯠꯂꯦꯕ ꯑꯐꯤꯁꯦꯜ ꯑꯣꯏꯕ ꯂꯣꯟ ꯗ ꯃꯩꯇꯩꯂꯣꯟ ꯆꯠꯆ ꯇꯥꯔꯒꯁꯨ ꯄꯦꯄꯔꯁꯤꯡꯗ ꯇꯥꯔꯛꯄꯗꯗꯤ ꯏꯪꯂꯤꯁꯀꯤ ꯋꯔꯠꯅ ꯑꯌꯥꯝꯕ ꯂꯣꯏꯅ ꯆꯠꯂꯦ ꯑꯠꯗꯨꯒ ꯏꯟꯗ꯭ꯌꯥꯁꯤꯗ ꯖꯥꯇꯤ ꯃꯌꯥꯝ ꯑꯃ ꯇꯥꯏ ꯃꯥꯏ ꯃꯥꯏꯒꯤ ꯁꯇꯦꯠ ꯁ꯭ꯇꯦꯠꯁꯤꯡꯗꯨꯒꯤ ꯑꯣꯏꯅ ꯃꯥꯏ ꯃꯥꯏꯒꯤ ꯇꯣꯉꯥꯟ ꯇꯣꯉꯥꯟꯕ ꯂꯣꯟ ꯃꯌꯥꯝ ꯑꯃꯁꯨ ꯂꯩ ꯀꯜꯆꯔ ꯃꯥꯅꯔꯛꯇꯕ ꯔꯤꯂꯤꯖꯟ ꯃꯥꯅꯔꯛꯇꯕꯩ ꯃꯇꯨꯡ ꯏꯟꯅ ꯃꯥꯏ ꯃꯥꯏꯒꯤ ꯂꯣꯟ ꯇꯣꯉꯥꯟ ꯇꯣꯉꯥꯟꯅ ꯂꯣꯏꯅ ꯂꯩꯌꯦ ꯑꯗꯨꯅ ꯗꯥꯏꯕꯔꯁꯤꯇꯤ ꯑꯣꯞ ꯗ ꯀꯟꯇ꯭ꯔꯤ ꯅꯤ ꯏꯟ ꯏ ꯏꯟꯗꯤꯌꯥ ꯑꯁꯤ ꯚꯥꯔꯠ ꯑꯁꯤ ꯑꯣꯏꯅ ꯍꯥꯏꯖꯒꯦ